ꯍꯧꯖꯤꯛꯁꯤꯡꯁꯤ ꯏꯁꯃꯥꯔꯠ ꯐꯣꯟ ꯊꯣꯛꯂꯛꯄꯗꯒꯤ ꯑꯉꯥꯡꯁꯤꯡꯁꯤ ꯍꯥꯟꯅꯒꯤ ꯃꯁꯥꯟꯅꯁꯤꯡꯁꯤ ꯑꯃꯠꯇ ꯁꯥꯟꯅꯗ꯭ꯔꯦ ꯏꯁꯃꯥꯔꯠ ꯐꯣꯟꯗ ꯒꯦꯝ ꯁꯥꯟꯅꯔꯒ ꯕꯤꯗꯤꯑꯣ ꯌꯦꯡꯉꯒ ꯑꯗꯨꯝ ꯂꯩꯔꯦ ꯃꯁꯤꯁꯤꯡꯒꯤ ꯃꯁꯥꯟꯅꯁꯤ ꯀꯃꯥꯏꯅ ꯑꯩꯈꯣꯏꯒꯤ ꯉꯟꯅ ꯁꯧꯒꯠꯍꯟꯒꯅꯤ ꯍꯥꯏꯕ ꯀꯥꯟꯗ ꯑꯩꯈꯣꯏꯅ ꯑꯉꯥꯡꯁꯤꯡꯗ ꯏꯁꯃꯥꯔꯠ ꯐꯣꯟꯁꯤ ꯄꯤꯗꯕ ꯍꯥꯟꯅꯒꯤ ꯁꯥꯟꯅꯕ ꯃꯁꯥꯟꯅ ꯃꯌꯥꯝꯁꯤꯡꯁꯤ ꯑꯩꯈꯣꯏꯅ ꯇꯧꯈꯤꯕ ꯃꯌꯥꯝꯁꯤꯡꯁꯤ ꯇꯝꯕꯤꯕ